ꯃꯍꯩꯔꯣꯏ ꯁꯥꯇ꯭ꯔꯁꯤꯡꯅ ꯑꯇꯣꯞꯄ ꯁꯍꯔꯁꯤꯡꯒꯤ ꯁ꯭ꯀꯨꯜ ꯅꯠꯇ꯭ꯔꯒ ꯍꯥꯏ ꯁ꯭ꯀꯨꯜꯁꯤꯡ ꯆꯠꯄꯁꯦ ꯑꯗꯨꯝ ꯄꯥꯝꯕꯩ ꯃꯈꯜ ꯃꯈꯜ ꯃꯌꯥꯝ ꯇꯧꯔ ꯆꯠꯂꯤ ꯌꯥꯝꯅ ꯂꯥꯞꯇꯕ ꯑꯅꯛꯄ ꯑꯣꯏꯔꯒꯗꯤ ꯈꯣꯡꯅ ꯆꯠꯄꯁꯨ ꯌꯥꯎꯋꯦ ꯑꯗꯒꯤ ꯃꯁꯥꯅ ꯁꯥꯏꯀꯜ ꯊꯧꯖꯔꯒ ꯆꯠꯄꯁꯨ ꯌꯥꯎꯋꯤ ꯀꯩꯒꯨꯝꯕꯗꯁꯨ ꯑꯗꯨꯝ ꯃꯃꯥ ꯃꯄꯥꯅ ꯊꯤꯟꯕꯤꯕꯁꯨ ꯌꯥꯎꯋꯦ ꯑꯗꯨ ꯅꯠꯇ꯭ꯔꯒ ꯑꯗꯨꯝ ꯚꯦꯟ ꯁꯔꯚꯤꯁꯀꯨꯝꯕ ꯑꯗꯨꯝ ꯂꯩꯌꯦ ꯁ꯭ꯀꯨꯜ ꯁ꯭ꯀꯨꯜꯒꯤ ꯑꯉꯥꯡꯒꯤ ꯑꯣꯏꯕ ꯚꯦꯟ ꯁꯔꯚꯤꯁ ꯑꯗꯨꯒ ꯑꯗꯨꯝ ꯁ꯭ꯀꯨꯜꯒꯤ ꯑꯣꯏꯅ ꯀꯩꯅꯣ ꯕꯁ ꯁꯔꯚꯤꯁꯁꯨ ꯑꯗꯨꯝ ꯄꯤꯕꯁꯨ ꯑꯗꯨꯝ ꯂꯩ ꯑꯗꯨꯃꯥꯏꯅ ꯆꯠꯂꯦ ꯑꯗꯨꯒ ꯑꯩꯈꯣꯏꯒꯤ ꯄꯕ꯭ꯂꯤꯛꯀꯤ ꯑꯣꯏꯕ ꯕꯁ ꯄꯕ꯭ꯂꯤꯛꯀꯤ ꯑꯣꯏꯕ ꯇ꯭ꯔꯥꯟꯁꯄꯣꯔꯠꯀꯤ ꯑꯣꯏꯕ ꯕꯁꯇ ꯆꯠꯄꯁꯤꯗꯤ ꯀꯌꯥ ꯊꯣꯏꯅ ꯆꯠꯅꯗꯦ ꯑꯗꯨꯒ ꯍꯧꯖꯤꯛ ꯍꯧꯖꯤꯛ ꯑꯩꯈꯣꯏꯅ ꯀꯩꯅꯣ ꯄ꯭ꯔꯥꯏꯃꯔꯤ ꯏꯗꯨꯀꯦꯁꯟꯗ ꯑꯐꯕ ꯑꯐꯕ ꯀ꯭ꯋꯥꯂꯤꯇꯤ ꯒꯨꯗ ꯀ꯭ꯋꯥꯂꯤꯇꯤ ꯑꯣꯏꯕ꯭ꯔꯥ ꯍꯥꯏꯁꯦ ꯆꯍꯤ ꯈꯔꯒꯤ ꯃꯃꯥꯡꯗꯗꯤ ꯀꯩꯁꯨ ꯌꯥꯝ ꯀꯟꯅ ꯂꯤꯡꯕ ꯑꯣꯏꯗꯦ ꯑꯗꯨꯕꯨ ꯍꯧꯖꯤꯛ ꯍꯧꯖꯤꯛꯇꯤ ꯀꯩꯅꯣꯁꯦ ꯄ꯭ꯔꯥꯏꯃꯔꯤ ꯏꯁꯨꯀꯦꯁꯟꯁꯦ ꯌꯥꯝꯅ ꯂꯤꯡꯉꯦ ꯑꯩꯈꯣꯏ ꯁ꯭ꯋꯥꯏꯗꯁꯨ ꯑꯗꯨꯝ ꯑꯗꯨꯝ ꯑꯐꯕ ꯁ꯭ꯀꯨꯜ ꯌꯥꯝꯅ ꯂꯩꯔꯦ ꯑꯗꯨꯝ ꯇꯝꯍꯟꯕꯗ ꯌꯥꯝꯅ ꯃꯇꯤꯛ ꯆꯥꯕ ꯑꯗꯨꯝ ꯑꯣꯏꯔꯦ ꯑꯗꯨꯒ ꯈꯨꯗꯣꯡꯆꯥꯗꯕ ꯈꯔ ꯍꯥꯏꯔꯒꯗꯤ ꯑꯩꯈꯣꯏꯒꯤ ꯂꯝꯁꯦ ꯏꯔꯥꯡ ꯈꯔ ꯐꯠꯇꯦ ꯑꯗꯨꯗꯨꯅ ꯍꯥꯏꯕꯗꯤ ꯕꯟꯒꯨꯝꯕ ꯑꯗꯨꯒꯨꯝꯕ ꯈꯔ ꯂꯩꯒꯜꯂꯦ ꯑꯗꯨꯅ ꯍꯥꯏꯗꯤ ꯁꯥꯇ꯭ꯔꯁꯤꯡꯗ ꯂꯥꯏꯔꯤꯛ ꯇꯝꯕ ꯆꯠꯄꯗ ꯀ꯭ꯂꯥꯁꯀꯨꯝꯕ ꯇꯧꯕꯗ ꯈꯔ ꯑꯀꯥꯏꯕ ꯈꯔ ꯂꯩꯌꯦ ꯔꯤꯒꯨꯂꯔ ꯑꯣꯏꯅ ꯀꯥꯕ ꯉꯝꯗꯕ ꯍꯥꯏꯗꯤ ꯀ꯭ꯂꯥꯁ ꯈꯔ ꯍꯧꯔꯒ ꯑꯃꯨꯛ ꯂꯦꯞꯄꯨꯕ ꯂꯦꯞꯄꯁꯦ ꯑꯗꯨꯝ ꯅꯣꯡ ꯅꯤꯅꯤ ꯂꯦꯞꯄꯁꯨ ꯌꯥꯎꯋꯦ ꯑꯗꯨꯒ ꯍꯧꯖꯤꯛꯇꯤ ꯀꯩꯅꯣ ꯊꯥ ꯑꯃꯅꯤꯕꯥꯎ ꯑꯗꯨꯝ ꯂꯦꯞꯄ ꯌꯥꯎꯋꯦ ꯀ꯭ꯂꯥꯁꯀꯨꯝꯕꯁꯦ ꯑꯗꯨ ꯈꯤꯇꯪ ꯑꯗꯨꯗꯣ ꯆꯦꯂꯦꯟꯖ ꯑꯣꯏꯗꯣꯏꯅꯦ ꯁꯥꯇ꯭ꯔꯁꯤꯡꯒꯤ ꯑꯣꯏꯅꯗꯤ ꯃꯣꯏꯗ ꯌꯥꯝꯅ ꯃꯥꯡꯖꯕ ꯑꯣꯏꯔꯛꯀꯗꯣꯏꯕ ꯍꯥꯏꯗꯤ ꯈꯇꯪ ꯈꯇꯪꯗꯤ ꯑꯣꯏꯔꯒꯁꯨ ꯈꯇꯪ ꯈꯇꯪꯗꯨꯅ ꯍꯌꯦꯡ ꯆꯥꯎꯅ ꯄꯨꯟꯁꯤꯜꯂꯀꯥꯟꯗ ꯃꯣꯏꯗꯗꯤ ꯌꯥꯝꯅ ꯆꯥꯎꯕ ꯆꯦꯂꯦꯟꯖ ꯑꯃꯗꯤ ꯑꯣꯏꯗꯣꯏꯅꯦ ꯁꯨꯃꯥꯏꯅ ꯔꯤꯒꯨꯂꯔ ꯑꯣꯏꯅ ꯀ꯭ꯂꯥꯁ ꯆꯠꯄ ꯉꯝꯗꯕꯁꯦ ꯂꯩꯕꯥꯛꯀꯤ ꯏꯔꯥꯡꯅ ꯃꯔꯝ ꯑꯣꯏꯔꯒ